ꯍꯜꯂꯣ ꯑꯣ ꯇꯧꯕꯤꯔꯛꯑꯝꯕꯅꯦ ꯑꯩ ꯁꯣꯝꯒꯤ ꯑꯉꯥꯡ ꯁꯣꯝꯒꯤ ꯑꯉꯥꯡꯗꯣ ꯀꯩꯅꯣ ꯇꯧꯕꯤꯔꯛꯑꯝꯃꯦ ꯃꯥꯒꯤ ꯄ꯭ꯔꯣꯒ꯭ꯔꯦꯁ ꯔꯤꯄ꯭ꯣꯔꯠ ꯄꯤꯈ꯭ꯔꯕꯅꯤ ꯃꯥꯒꯤ ꯀꯩꯅꯣ ꯇꯧꯑꯦ ꯃꯥꯛ ꯍꯟꯗꯛꯀꯤꯗꯤ ꯈꯔ ꯁꯣꯜꯂꯤ ꯑꯗꯣ ꯄ꯭ꯔꯣꯒ꯭ꯔꯦꯁ ꯔꯤꯄ꯭ꯣꯔꯠꯇꯣ ꯌꯦꯡꯕꯤꯔꯕ꯭ꯔꯥ ꯑꯣ ꯁꯣꯝꯅ ꯑꯗꯨꯝ ꯍꯥꯏꯗꯤ ꯀꯣꯟꯅ ꯌꯦꯡꯉꯁꯨ ꯌꯥꯒꯅꯤ ꯑꯗꯣ ꯑꯉꯥꯡꯒꯤ ꯄ꯭ꯔꯣꯒ꯭ꯔꯦꯁ ꯔꯤꯄ꯭ꯔꯣꯠꯇꯣ ꯌꯦꯡꯉꯀꯥꯟꯗ ꯈꯪꯒꯅꯤ ꯑꯉꯥꯡꯗꯣ ꯁꯞꯖꯦꯛ ꯈꯔ ꯃꯥꯁꯤ ꯁꯣꯜꯂꯦ ꯍꯟꯗꯛꯀꯤꯗꯤ ꯃꯥꯔꯛ ꯅꯦꯝꯅ ꯑꯗꯨꯝ ꯐꯪꯉꯦ ꯑꯗꯣ ꯑꯉꯥꯡꯗꯣ ꯃꯥꯔꯛ ꯅꯦꯝꯅ ꯐꯪꯕ ꯁꯞꯖꯦꯛꯁꯤꯡꯗꯣ ꯃꯦꯠꯁ ꯑꯗꯨꯒ ꯐꯤꯖꯤꯛꯁ ꯑꯗꯨꯗꯒꯤ ꯀꯩꯅꯣꯒ ꯏꯪꯂꯤꯁ ꯈꯔ ꯑꯗꯨꯝ ꯁꯣꯜꯂꯤ ꯑꯗꯣ ꯁꯣꯝ ꯁꯣꯝꯒꯤ ꯑꯉꯥꯡꯁꯤ ꯍꯣꯔꯦꯟ ꯄ꯭ꯔꯣꯒ꯭ꯔꯦꯁ ꯔꯤꯄꯣꯔꯠ ꯌꯦꯡꯉ ꯃꯇꯨꯡꯗ ꯁꯣꯜꯂꯦ ꯍꯥꯏꯕ ꯈꯪꯕꯤꯔꯒꯅꯤ ꯑꯗꯣ ꯑꯩꯈꯣꯏꯒꯤꯁꯤꯗꯁꯨ ꯕꯣꯔꯗꯤꯡꯒꯤ ꯐꯦꯁꯤꯂꯤꯇꯤ ꯂꯩꯖꯩ ꯑꯗꯣ ꯁꯣꯝꯒꯤ ꯑꯉꯥꯡꯁꯤ ꯕꯣꯔꯗꯤꯡꯒꯤ ꯐꯦꯁꯤꯂꯤꯇꯤ ꯄꯤꯔꯤꯁꯤꯗ ꯑꯗꯨꯝ ꯌꯥꯎꯍꯟꯕꯤꯕ ꯌꯥꯒꯗ꯭ꯔꯥ ꯑꯗꯣ ꯍꯪꯖꯒꯦꯅ ꯈꯪꯍꯟꯅꯤꯡꯗꯅ ꯇꯧꯔꯛꯄꯅꯦ ꯑꯣ ꯑꯗꯨꯁꯨ ꯈꯟꯅꯕꯤꯌꯣ ꯑꯗꯨꯒ ꯑꯩꯈꯣꯏꯒꯤ ꯕꯣꯔꯗꯤꯡꯒꯤ ꯐꯦꯁꯤꯂꯤꯇꯤ ꯄꯤꯕꯁꯤꯗ ꯑꯩꯈꯣꯏꯒꯤ ꯁ꯭ꯄꯣꯔꯠꯁꯀꯤ ꯑꯥꯏꯇꯦꯝꯁꯤꯡꯁꯨ ꯑꯗꯨꯝ ꯌꯥꯎꯏ ꯑꯗꯨꯒ ꯑꯉꯥꯡꯁꯤ ꯀꯔꯝꯅ ꯑꯩꯈꯣꯏꯅ ꯂꯣꯏꯅꯒꯗꯒꯦ ꯑꯗꯨꯗꯒꯤ ꯌꯥꯝꯅ ꯃꯥꯔꯛ ꯍꯟꯊꯅ ꯅꯦꯝꯅ ꯂꯥꯛꯄ ꯑꯉꯥꯡꯁꯤꯡ ꯑꯗꯨ ꯕ꯭ꯔꯦꯅꯤ ꯈꯤꯇꯪ ꯋꯥꯠꯄ ꯍꯥꯏꯇꯥꯔꯦ ꯕ꯭ꯔꯦꯅꯤ ꯑꯣꯏꯕ ꯋꯥꯠꯄ ꯑꯉꯥꯡꯁꯤꯡ ꯇꯣꯉꯥꯟꯅ ꯃꯣꯏꯒꯤ ꯁꯦꯄꯦꯔꯦꯠꯂꯤ ꯈꯥꯏꯗꯣꯛꯑꯒ ꯑꯩꯈꯣꯏꯒꯤꯁꯦ ꯑꯦꯛꯁꯇ꯭ꯔꯥ ꯀ꯭ꯂꯥꯁ ꯊꯝꯃꯤ ꯍꯥꯏꯔꯤꯕ ꯑꯦꯛꯁꯇ꯭ꯔꯥ ꯀ꯭ꯂꯥꯁꯁꯤꯗ ꯑꯩꯈꯣꯏꯅ ꯐ꯭ꯔꯤ ꯀ꯭ꯂꯥꯁ ꯑꯣꯏꯖꯒꯅꯤ ꯃꯈꯣꯏꯗ ꯄꯩꯁꯥ ꯀꯩꯅꯣ ꯐꯤꯁ ꯂꯧꯖꯔꯣꯏ ꯃꯈꯣꯏꯒꯤ ꯑꯦꯛꯁꯇ꯭ꯔꯥ ꯀ꯭ꯂꯥꯁ ꯊꯝꯕꯤꯔꯕ ꯃꯇꯨꯡꯗ ꯑꯩꯈꯣꯏꯅ ꯑꯉꯥꯡꯁꯤ ꯀꯔꯝꯕꯅ ꯂꯣꯏꯅꯒꯗꯒꯦ ꯃꯈꯣꯏꯒꯤ ꯕ꯭ꯔꯦꯟꯅꯤ ꯌꯥꯝ ꯑꯣꯏꯗꯕꯅꯤꯅ ꯍꯥꯏꯗꯤ ꯀꯔꯝꯕ ꯃꯑꯣꯡꯗ ꯃꯈꯣꯏꯁꯤ ꯇꯥꯛꯄꯤ ꯇꯝꯕꯤꯒꯗꯒꯦ ꯍꯥꯏꯕꯗꯣ ꯑꯩꯈꯣꯏ ꯐꯖꯅ ꯑꯗꯨꯝ ꯔꯦꯁꯇ꯭ꯔꯤꯛ ꯑꯣꯏꯅ ꯑꯗꯨꯝ ꯇꯧꯖꯩ ꯍꯥꯏꯗꯤ ꯑꯉꯥꯡꯒꯤ ꯁꯥꯟꯅꯕ ꯃꯇꯝꯗ ꯑꯣꯏꯔꯁꯨ ꯑꯗꯨꯗꯒꯤ ꯃꯈꯣꯏꯒꯤ ꯄꯥꯕꯒꯤ ꯃꯇꯝ ꯑꯣꯏꯔꯁꯨ ꯑꯩꯈꯣꯏꯅ ꯁꯦꯟꯅꯕꯤꯔꯒ ꯑꯗꯨꯝ ꯇꯧꯕꯤ ꯑꯗꯨꯅ ꯍꯥꯏꯔꯒꯦ ꯑꯩꯈꯣꯏꯒꯤ ꯑꯦꯛꯁꯇ꯭ꯔꯥ ꯀ꯭ꯂꯥꯁꯁꯤ ꯌꯥꯎꯍꯟꯕꯤꯔꯒꯗꯤ ꯑꯗꯣꯝꯒꯤ ꯑꯉꯥꯡꯗꯣ ꯁꯣꯏꯗꯅꯃꯛꯀꯤ ꯐꯒꯠꯂꯛꯀꯅꯤ ꯍꯥꯏꯅ ꯊꯥꯖꯩ ꯑꯗꯣ ꯌꯥꯔꯒꯗꯤ ꯍꯥꯏꯔꯤꯕ ꯐꯦꯁꯤꯂꯤꯇꯤ ꯄꯤꯔꯤꯕꯁꯤ ꯍꯥꯏꯗꯤ ꯍꯧꯕꯅ ꯐꯒꯅꯤ ꯍꯥꯏꯅ ꯑꯩ ꯈꯪꯍꯟꯅꯤꯡꯗꯅ ꯇꯧꯔꯛꯄꯅꯤ ꯑꯣ ꯑꯗꯣ ꯌꯥꯝ ꯅꯨꯡꯉꯥꯏꯔꯦ ꯑꯗꯣ ꯀꯩꯅꯣꯅꯤ ꯀꯩꯅꯣ ꯑꯉꯥꯡ ꯁꯣꯝꯒꯤ ꯑꯉꯥꯡꯁꯤ ꯍꯌꯦꯡ ꯀꯩꯅꯣ ꯇꯧꯔꯛꯑꯕ ꯃꯇꯨꯡꯗ ꯑꯩꯈꯣꯏꯒꯤ ꯐꯦꯁꯤꯂꯤꯇꯤꯁꯤ ꯂꯩꯔꯛꯑꯕ ꯃꯇꯨꯡꯗ ꯍꯥꯏꯗꯤ ꯑꯩꯈꯣꯏꯒꯤ ꯕꯣꯔꯗꯤꯡ ꯐꯦꯁꯤꯂꯤꯇꯤꯁꯤꯗ ꯌꯥꯎꯔꯕ ꯃꯇꯨꯡꯗ ꯑꯉꯥꯡꯁꯤ ꯌꯥꯝꯅ ꯐꯒꯠꯂꯛꯏ ꯐꯒꯠꯂꯛꯇꯦꯁꯤ ꯑꯗꯨꯝ ꯁꯣꯝꯁꯨ ꯈꯪꯕꯤꯔꯒꯅꯤ ꯑꯗꯣ ꯌꯥꯔꯤꯕ ꯃꯈꯩꯗꯤ ꯌꯥꯎꯍꯟꯅꯤꯡꯏ ꯍꯥꯏꯕꯗꯤ ꯈꯤꯇꯪ ꯁꯣꯟꯕ ꯑꯉꯥꯡꯁꯤꯡꯁꯤ ꯑꯩꯈꯣꯏꯅ ꯈꯪꯒꯠꯂꯒ ꯑꯦꯛꯁꯇ꯭ꯔꯥ ꯀ꯭ꯂꯥꯁ ꯄꯤꯔꯤꯕꯁꯤꯗ ꯌꯥꯍꯧꯔꯒ ꯍꯩꯔꯤꯕ ꯃꯈꯣꯏꯒꯤ ꯑꯇꯩ ꯑꯇꯩ ꯑꯉꯥꯡꯁꯤꯡ ꯍꯩꯔꯒ ꯃꯁꯥꯒꯤ ꯂꯥꯛꯆꯔꯤꯕ ꯑꯉꯥꯡꯁꯤꯡꯗꯣ ꯑꯗꯨꯒ ꯂꯣꯡꯒꯥ ꯑꯣꯏꯕꯗꯁꯨ ꯑꯗꯨꯝ ꯀꯩꯅꯣ ꯃꯥꯟꯅꯅ ꯑꯗꯨꯝ ꯆꯠꯃꯤꯟꯅꯍꯟꯅꯤꯡꯉꯤ ꯑꯗꯨꯒ ꯄꯤꯔꯤꯕ ꯐꯦꯁꯤꯂꯤꯇꯤꯁꯤꯡꯁꯦ ꯑꯩꯅ ꯌꯥꯎꯍꯟꯅꯤꯡꯕꯗꯒꯤ ꯈꯪꯍꯟꯅꯤꯡꯕꯗꯒꯤ ꯑꯩꯅ ꯄꯦꯔꯦꯟꯁꯁꯤꯡꯗ ꯑꯩꯅ ꯀꯣꯜ ꯇꯧꯔꯛꯄꯅꯤ ꯑꯗꯣ ꯌꯥꯔꯒꯗꯤ ꯑꯗꯨꯝ ꯌꯥꯎꯍꯟꯕꯤꯌꯨ ꯀꯣ ꯑꯣ ꯐꯔꯦ ꯐꯔꯦ